ꯑꯩꯅ ꯀꯅꯥꯒꯨꯝꯕ ꯑꯃꯒꯤꯗꯃꯛꯇ ꯈꯨꯗꯣꯜ ꯑꯃ ꯑꯣꯏꯅ ꯋꯥꯔꯦꯡ ꯁꯩꯔꯦꯡꯒ ꯏꯕ ꯌꯥꯎꯈ꯭ꯔꯦ ꯍꯥꯏꯔꯤꯕ ꯋꯥꯔꯦꯡ ꯁꯩꯔꯦꯡꯁꯤꯡ ꯑꯗꯨꯗꯤ ꯍꯧꯖꯤꯛꯃꯛ ꯅꯤꯡꯁꯤꯡꯕ ꯉꯝꯗ꯭ꯔꯦ ꯁꯝꯅ ꯍꯥꯏꯔꯕꯗ ꯑꯩꯒꯤ ꯏꯃꯥꯟꯅꯕ ꯑꯃ ꯂꯩ ꯍꯥꯏꯔꯤꯕ ꯏꯃꯥꯟꯅꯕꯁꯤꯒꯤꯗꯃꯛꯇ ꯑꯩꯅ ꯋꯥꯔꯦꯡ ꯁꯩꯔꯦꯡ ꯏꯕ ꯌꯥꯎꯈ꯭ꯔꯦ ꯍꯥꯏꯔꯤꯕ ꯋꯥꯔꯦꯡ ꯁꯩꯔꯦꯡꯁꯤꯡ ꯑꯗꯨꯗꯤ ꯑꯩꯈꯣꯏꯒꯤ ꯅꯨꯄꯤ ꯑꯉꯥꯡ ꯍꯥꯏꯕꯗꯤ ꯆꯤꯊꯤꯒꯤ ꯀꯨꯝꯕꯅꯤ ꯆꯤꯊꯤꯒꯤꯒꯨꯝꯕꯅ ꯍꯥꯏꯔꯤꯕ ꯋꯥꯔꯤ ꯋꯥꯔꯦꯡ ꯅꯠꯇꯔꯒ ꯁꯩꯔꯦꯡ ꯑꯩꯈꯣꯏꯒꯤ ꯁꯝꯅ ꯍꯥꯏꯔꯀꯥꯟꯗ ꯆꯤꯊꯤ ꯑꯗꯨ ꯑꯩꯒꯤ ꯏꯃꯥꯟꯅꯕꯒꯤꯗꯃꯛꯇ ꯃꯍꯥꯛꯅ ꯑꯃꯨꯛꯇꯪ ꯏꯕꯤꯌꯨ ꯍꯥꯏꯔꯛꯄꯗꯒꯤ ꯑꯩꯅ ꯏꯈꯤꯕꯅꯤ ꯍꯥꯏꯔꯤꯕ ꯆꯤꯊꯤ ꯋꯥꯔꯦꯡ ꯁꯩꯔꯦꯡꯁꯤꯡ ꯑꯗꯨꯁꯨ ꯃꯍꯥꯛꯅ ꯃꯥꯒꯤ ꯅꯨꯄꯤ ꯈꯪꯅꯖꯕ ꯈꯪꯅꯖꯕꯤ ꯅꯨꯄꯤꯗ ꯄꯤꯈꯤ ꯑꯃꯁꯨꯡ ꯋꯥꯔꯦꯡ ꯋꯥꯔꯦꯡ ꯁꯩꯔꯦꯡ ꯈꯔ ꯑꯃꯁꯨ ꯑꯩꯅ ꯏꯁꯀꯨꯜ ꯀ꯭ꯂꯥꯁ ꯇꯨꯌꯦꯜꯐ ꯀꯔꯤꯉꯩꯗ ꯁ꯭ꯀꯨꯜꯒꯤ ꯑꯩꯈꯣꯏꯒꯤ ꯏꯁꯀꯨꯜ ꯀ꯭ꯂꯥꯁ ꯑꯦꯂꯤꯚꯦꯟ ꯇꯨꯌꯦꯜꯐ ꯀꯔꯤꯉꯩꯗ ꯑꯩꯒꯤ ꯃꯒꯥꯖꯤꯟꯗ ꯐꯣꯡꯅꯕꯒꯤꯗꯃꯛꯇ ꯑꯩꯅ ꯋꯥꯔꯦꯡ ꯁꯩꯔꯦꯡ ꯀꯌꯥ ꯑꯃꯁꯨ ꯏꯈ꯭ꯔꯦ ꯍꯥꯏꯔꯤꯕ ꯋꯥꯔꯦꯡ ꯁꯩꯔꯦꯡꯁꯤꯡ ꯑꯗꯨ ꯍꯧꯖꯤꯛꯀꯤ ꯑꯣꯏꯅꯗꯤ ꯀꯥꯎꯊꯣꯛꯆꯈ꯭ꯔꯦ ꯃꯔꯝ ꯑꯗꯨꯅ ꯍꯥꯏꯔꯤꯕ ꯋꯥꯔꯦꯡ ꯁꯩꯔꯦꯡ ꯑꯁꯤ ꯃꯦꯒꯥꯖꯤꯟꯗ ꯏꯁꯀꯨꯜꯒꯤ ꯃꯦꯒꯥꯖꯤꯟꯗ ꯍꯥꯞꯇꯅ ꯑꯗꯒꯤ ꯃꯤ ꯃꯌꯥꯝꯅ ꯄꯥꯗꯅ ꯇꯧꯅꯈꯤ ꯍꯥꯏꯔꯤꯕ ꯋꯥꯔꯦꯟ ꯁꯩꯔꯦꯡ ꯑꯗꯨ ꯌꯥꯝꯅ ꯐꯖꯕ ꯑꯣꯏꯈꯤ ꯋꯥꯔꯦꯡ ꯁꯩꯔꯦꯡ ꯏꯕꯒꯤꯗꯃꯛꯇ ꯏꯁꯀꯨꯜꯒꯤ ꯑꯣꯖꯥꯅ ꯑꯩꯒꯤ ꯄ꯭ꯔꯥꯏꯖ ꯄꯤꯕꯤꯔꯛꯈꯤ ꯕꯨꯛ ꯅꯣꯠꯁ ꯕꯨꯛ ꯑꯗꯩ ꯄꯦꯟ ꯄꯦꯟꯁꯤꯜ ꯀꯌꯥ ꯑꯃ ꯄꯤꯕꯤꯔꯛꯈꯤ